ꯂꯥꯛ ꯑꯃꯒ ꯂꯤꯁꯤꯡ ꯌꯥꯡꯈꯩ ꯂꯥꯛ ꯑꯅꯤꯒ ꯂꯤꯁꯤꯡ ꯍꯨꯝꯐꯨ ꯂꯥꯛ ꯑꯍꯨꯝꯒ ꯂꯤꯁꯤꯡ ꯍꯨꯝꯗ꯭ꯔꯥꯒ ꯃꯉꯥ ꯂꯥꯛ ꯇꯔꯨꯛꯀ ꯂꯤꯁꯤꯡ ꯃꯔꯐꯨꯒ ꯇꯔꯨꯛ ꯂꯥꯛ ꯃꯄꯟꯒ ꯂꯤꯁꯤꯡ ꯌꯥꯡꯈꯩꯒ ꯃꯥꯊꯣꯏ